ꯍꯜꯂꯣ ꯍꯜꯂꯣ ꯑꯣ ꯑꯩꯅꯦ ꯅꯆꯦꯅꯦ ꯑꯥ ꯑꯣ ꯅꯪ ꯗꯨꯀꯥꯟ ꯍꯥꯡꯂꯤꯕ꯭ꯔꯣ ꯑꯣ ꯑꯩꯈꯣꯏꯁꯦ ꯑꯁ ꯌꯥꯝ ꯀꯣꯏꯔꯨꯔꯦꯅꯦꯍꯦ ꯁꯦꯟꯗ꯭ꯔꯥ ꯃꯣꯏꯔꯥꯡꯒ ꯌꯥꯝ ꯀꯣꯏꯔꯨꯔꯦꯅꯦꯍꯦ ꯑꯥ ꯀꯣꯏꯊꯕ ꯂꯣꯏꯔꯛꯄꯗ ꯅꯪ ꯅꯤꯡꯁꯤꯡꯂꯛꯂꯤꯕ ꯑꯥ ꯅꯝꯕꯣꯜ ꯆꯠꯂꯣꯏꯗ꯭ꯔꯣ ꯅꯪ ꯑꯥ ꯄꯥꯝꯃꯦ ꯕꯣꯔꯥ ꯀꯩꯀꯩ ꯃꯈꯜ ꯀꯌꯥ ꯕꯣꯔꯥ ꯇꯧꯔꯤꯒꯦ ꯑꯩꯈꯣꯏ ꯈꯔꯕꯨꯗꯤ ꯌꯧꯁꯤꯜꯂꯛꯀꯗꯕ ꯄꯨꯡꯈꯥꯏꯃꯨꯛ ꯂꯩꯔꯗꯤ ꯌꯧꯔꯛꯑꯅꯤꯕꯀꯣ ꯑꯥ ꯌꯧꯔꯛꯑꯒꯁꯨ ꯆꯥꯕ ꯌꯥꯅꯕ ꯈꯔ ꯁꯦꯝ ꯁꯥꯔꯣꯀꯣ ꯑꯩꯈꯣꯏ ꯌꯧꯔꯛꯂꯅꯤꯌꯦ ꯍꯧꯖꯤꯛ ꯍꯧꯖꯤꯛꯄꯨꯗꯤ ꯑꯩꯈꯣꯏ ꯃꯣꯏꯔꯥꯡꯗꯒꯤ ꯊꯣꯛꯅꯕ ꯇꯧꯔꯛꯏꯕ ꯑꯗꯨ ꯌꯧꯔꯛꯑꯅꯤ ꯑꯗꯨ ꯆꯥꯅꯕ ꯊꯛꯅꯕꯁꯤꯡꯗꯣ ꯅꯪꯅ ꯈꯔ ꯑꯁꯥꯕ ꯑꯣꯏꯅ ꯔꯦꯗꯤ ꯊꯝꯃꯝꯃꯣ ꯀꯣ ꯍꯣꯏ ꯍꯣꯏ ꯑꯗꯨꯗꯤ ꯑꯃꯨꯛ ꯌꯧꯔꯝꯗꯥꯏ ꯀꯥꯟꯗ ꯐꯣꯟ ꯇꯧꯔꯛꯑꯒꯦꯀꯣ ꯊꯝꯃꯦ ꯊꯝꯃꯦ